ꯑꯣ ꯀꯩꯒꯨꯝꯕ ꯑꯝꯇ ꯍꯪꯖꯒꯦꯕ ꯑꯩꯁꯦ ꯁꯤ ꯀꯩꯅꯣ ꯃꯐꯝꯁꯤꯗ ꯂꯝ ꯀꯣꯏꯕ ꯂꯥꯛꯆꯕꯅꯦꯕꯀꯣ ꯁꯤꯗ ꯂꯝ ꯀꯣꯏꯕ ꯂꯥꯛꯄꯁꯦ ꯑꯩꯒꯤ ꯀꯩꯅꯣꯁꯦ ꯃꯇꯦꯡ ꯈꯤꯇꯪ ꯈꯪꯕ ꯋꯥꯠꯄ ꯍꯥꯏꯇꯔꯦ ꯃꯐꯝꯁꯤꯒꯤ ꯀꯩꯅꯣꯁꯤꯡꯁꯦ ꯑꯗꯨꯅ ꯁꯣꯝꯗꯒꯤ ꯃꯇꯦꯡ ꯈꯤꯇꯪ ꯅꯤꯖꯕ ꯌꯥꯒꯗ꯭ꯔꯥ

ꯎꯝ ꯑꯗꯨ ꯑꯩꯈꯣꯏꯒꯤ ꯑꯟꯗ꯭ꯔꯣꯒꯤ ꯑꯣ ꯍꯥꯏꯕꯤꯔꯛꯑꯣ

ꯎꯝ ꯍꯣꯇꯦꯜꯁꯦ ꯑꯩꯈꯣꯏ ꯃꯐꯝꯗꯨꯗ ꯑꯣꯏꯅ ꯂꯩꯖꯒꯦ ꯑꯗꯨ ꯁꯣꯝꯅ ꯑꯗꯨꯝ ꯁꯤꯟꯕꯤꯔꯝꯃꯣ ꯑꯗꯨꯝ ꯃꯐꯝꯗꯣ ꯑꯦꯔꯤꯌꯥꯁꯦ ꯀꯃꯥꯏꯅ ꯇꯧꯕꯅꯣ ꯍꯣꯇꯦꯜꯁꯦ ꯑꯗꯨꯁꯨ ꯗꯤꯇꯦꯜꯁ ꯈꯪꯖꯅꯤꯡꯏ ꯑꯗꯣ ꯍꯥꯏꯕꯤꯕ ꯌꯥꯒꯗ꯭ꯔꯥ

ꯑꯗꯨꯒ ꯁꯤꯁꯦ ꯑꯩꯈꯣꯏꯒꯤ ꯄꯨꯡ ꯀꯌꯥꯗ ꯍꯥꯡꯕꯤꯒꯦ ꯅꯨꯡꯗꯥꯡꯁꯨ ꯑꯗꯨꯝ ꯍꯥꯡꯕ꯭ꯔꯥ ꯎꯝ ꯑꯗꯣ ꯆꯥꯕ ꯊꯛꯄꯒꯤ ꯀꯩꯅꯣꯁꯤꯗꯤ ꯑꯩꯈꯣꯏ ꯏꯁꯥꯅ ꯇꯧꯖꯒꯗ꯭ꯔꯥ ꯅꯠꯇ꯭ꯔꯒ ꯑꯇꯣꯞꯄꯗꯒꯤ ꯐꯪꯒꯗ꯭ꯔꯥ ꯎꯝ ꯍꯣꯇꯦꯜꯁꯤꯅ ꯀꯃꯥꯏꯅ ꯇꯧꯕꯅꯣ ꯍꯣꯇꯦꯜꯒꯤ ꯃꯃꯟꯁꯤꯅ ꯀꯌꯥꯝ ꯂꯩꯒꯦ ꯔꯨꯝꯁꯤꯅ ꯑꯥ ꯁꯤꯡꯒꯜ ꯑꯣꯏꯗꯣꯏꯔꯥ ꯗꯕꯜ ꯑꯣꯏꯗꯣꯏꯔꯥ ꯑꯅꯤꯃꯛ ꯑꯗꯨꯝ ꯐꯪꯒꯗ꯭ꯔꯥ ꯁꯤꯁꯨ ꯈꯪꯖꯅꯤꯡꯏ ꯎꯝ ꯎꯝ ꯃꯤꯁꯦ ꯑꯩꯈꯣꯏ ꯆꯥꯎꯔꯥꯛꯅ ꯃꯤ ꯇꯔꯥꯃꯨꯛ ꯂꯥꯛꯀꯅꯤ ꯐꯦꯝꯂꯤꯁꯨ ꯌꯥꯎꯋꯦ ꯐꯦꯝꯂꯤ ꯅꯠꯇꯕꯁꯨ ꯌꯥꯎꯋꯦ

ꯎꯝ ꯍꯣꯏ ꯍꯣꯏ ꯁꯤꯗ ꯑꯗꯨꯝ ꯀꯟꯇꯦꯛ ꯇꯧꯖꯔꯛꯑꯒꯦ ꯍꯣꯏ ꯍꯣꯏ ꯊꯝꯖꯔꯒꯦ